ꯇꯤꯜꯍꯧ ꯀꯣꯕꯤ ꯂꯩ ꯑꯂꯨꯅꯆꯤꯡꯕ ꯄꯥꯝꯕꯤꯁꯤꯡ ꯑꯁꯤ ꯊꯥꯕꯗ ꯑꯋꯥꯕ ꯑꯃ ꯑꯣꯏ ꯀꯔꯤꯒꯨꯝꯕ ꯍꯩꯇ꯭ꯔꯒꯗꯤ ꯀꯌꯥ ꯍꯤꯡꯒꯟꯗꯦ ꯅꯤꯡꯊꯝꯊꯥꯒꯤ ꯃꯅꯥ ꯃꯁꯤꯡ ꯑꯣꯏꯔꯤꯕ ꯑꯜꯂꯨ ꯑꯃꯁꯨꯡ ꯀꯣꯕꯤ ꯂꯩ ꯑꯁꯤ ꯍꯦꯟꯅ ꯏꯪꯈ꯭ꯔꯒꯗꯤ ꯀꯪꯗꯨꯅ ꯃꯥꯡꯕ ꯑꯗꯨꯒ ꯏꯁꯤꯡ ꯐꯪꯗ꯭ꯔꯒꯁꯨ ꯈꯨꯏꯊꯗꯨꯅ ꯃꯥꯡꯕꯒꯤ ꯆꯥꯡ ꯌꯥꯝꯅ ꯋꯥꯡꯏ ꯅꯤꯡꯊꯝꯊꯥꯒꯤ ꯃꯇꯝꯗ ꯑꯜꯂꯨ ꯑꯃꯁꯨꯡ ꯀꯣꯕꯤꯅꯆꯤꯡꯕ ꯑꯅꯧꯕ ꯃꯌꯣꯟ ꯆꯣꯂꯛꯄ ꯃꯇꯝꯗ ꯑꯌꯤꯡꯕꯗꯒꯤ ꯑꯌꯤꯡꯕꯗꯒꯤ ꯉꯥꯛꯊꯣꯛꯅꯕꯒꯤꯗꯃꯛꯇ ꯆꯔꯨꯅꯆꯤꯡꯕꯅ ꯀꯨꯞꯁꯤꯟꯗꯨꯅ ꯊꯝꯅꯩ ꯀꯥꯂꯦꯟꯒꯤ ꯃꯇꯝꯗ ꯏꯁꯤꯡ ꯋꯥꯠꯄꯒꯤ ꯑꯋꯥꯕ ꯃꯥꯏꯌꯣꯛꯅꯗꯕꯁꯨ ꯅꯠꯇꯦ ꯀꯥꯂꯦꯟꯒꯤ ꯃꯇꯝꯗ ꯄꯥꯝꯕꯤꯁꯤꯡꯕꯨ ꯑꯁꯥꯕ ꯍꯦꯟꯅ ꯀꯥ ꯍꯦꯟꯅ ꯁꯥꯕꯗꯒꯤ ꯉꯥꯛꯊꯣꯛꯅꯕꯒꯤꯗꯃꯛꯇ ꯒ꯭ꯔꯤꯟꯍꯥꯎꯁꯅꯆꯤꯡꯕ ꯁꯥꯗꯨꯅ ꯈꯟꯗꯨꯅ ꯊꯝꯃꯤ